ꯑꯥꯔꯠ ꯑꯦꯟ ꯀ꯭ꯔꯥꯐꯅ ꯃꯅꯤꯄꯨꯔꯗ ꯃꯅꯤꯄꯨꯔꯒꯤ ꯁꯦꯜ ꯊꯨꯝꯒꯤ ꯃꯇꯦꯡ ꯌꯥꯝꯅ ꯄꯥꯡꯉꯤ ꯁꯝꯂꯞꯅ ꯍꯥꯏꯔꯕꯗ ꯁꯉꯥꯏ ꯐꯦꯁ ꯇ꯭ꯔꯦꯗ ꯑꯦꯛꯁꯄꯣꯅꯆꯤꯡꯕ ꯑꯃꯁꯨꯡ ꯑꯇꯣꯞ ꯑꯇꯣꯞꯄ ꯇꯣꯉꯥꯟꯕ ꯀꯨꯝꯍꯩ ꯀꯌꯥ ꯑꯃ ꯄꯥꯡꯊꯣꯛꯇꯨꯅ ꯑꯩꯈꯣꯏꯒꯤ ꯐꯖꯔꯕ ꯑꯥꯔꯠ ꯑꯥꯔꯠ ꯑꯦꯟ ꯀ꯭ꯔꯥꯐ ꯄꯨ ꯄ꯭ꯔꯤꯇꯤꯕꯤ ꯃꯤꯌꯥꯝꯗ ꯎꯠꯇꯨꯅ ꯁꯛ ꯇꯥꯛꯄ ꯉꯝꯍꯜꯂꯤ ꯃꯁꯤꯅ ꯃꯔꯝ ꯑꯣꯏꯔꯒ ꯃꯅꯤꯄꯨꯔꯗ ꯃꯄꯥꯜ ꯂꯝꯒꯤ ꯂꯝꯀꯣꯏꯕ ꯂꯥꯛꯄ ꯃꯤ ꯃꯁꯤꯡ ꯍꯦꯟꯒꯠꯄ ꯃꯔꯝ ꯑꯣꯏꯔꯒ ꯁꯦꯜ ꯊꯨꯝꯗꯁꯨ ꯌꯥꯝꯅ ꯑꯆꯧꯕ ꯃꯇꯦꯡ ꯑꯃ ꯄꯥꯡꯉꯤ